ꯃꯅꯤꯄꯨꯔꯤ ꯂꯣꯜ ꯍꯥꯏꯕꯁꯤ ꯃꯩꯇꯩ ꯂꯣꯜ ꯍꯥꯏꯔꯒꯁꯨ ꯈꯪꯅꯩ ꯂꯣꯜ ꯑꯁꯤ ꯃꯅꯤꯄꯨꯔꯗ ꯂꯩꯕ ꯃꯤꯈꯛꯇꯅ ꯉꯥꯡꯕ ꯂꯣꯜ ꯑꯃꯈꯛꯅꯤ ꯑꯗꯨꯒ ꯃꯇꯝꯒꯤ ꯃꯇꯨꯡꯏꯟꯅ ꯑꯇꯣꯞꯄ ꯂꯣꯜꯁꯤꯡꯒꯤ ꯃꯔꯛꯇ ꯍꯥꯞꯆꯤꯟꯈꯤꯕ ꯀꯌꯥ ꯑꯃꯁꯨ ꯊꯦꯡꯅꯩ ꯍꯥꯟꯅꯒꯤ ꯃꯇꯝꯗꯗꯤ ꯑꯇꯣꯞꯄ ꯂꯣꯜꯒꯤ ꯏꯊꯤꯜ ꯆꯪꯗꯅ ꯏꯁꯥꯒꯤ ꯂꯣꯜꯁꯤꯈꯛ ꯁꯤꯖꯤꯟꯅꯔꯝꯃꯤ ꯑꯗꯨꯕꯨ ꯃꯇꯝꯒꯤ ꯃꯇꯨꯡ ꯏꯟꯅ ꯆꯥꯎꯈꯠꯂꯛꯄꯒꯤ ꯃꯇꯧ ꯇꯝꯅꯔꯛꯄꯗꯒꯤ ꯏꯃꯥ ꯂꯣꯜ ꯑꯁꯤ ꯉꯥꯡꯕ ꯃꯇꯝꯗ ꯂꯣꯜꯌꯥꯟ ꯀꯌꯥ ꯍꯥꯞꯆꯤꯟꯗꯨꯅ ꯋꯥ ꯉꯥꯡꯕꯒꯤ ꯆꯠꯅꯕꯤ ꯑꯃ ꯂꯩꯔꯝꯕꯗꯒꯤ ꯑꯍꯣꯡꯕ ꯀꯌꯥ ꯑꯃꯔꯣꯝ ꯑꯁꯤ ꯂꯥꯛꯈꯤ